ꯍꯂꯣ ꯍꯂꯣ ꯇꯥꯕꯔꯣ ꯇꯥꯕ꯭ꯔꯣ ꯑꯧ ꯑꯁꯤ ꯍꯟꯗꯛꯀꯤ ꯁꯟꯗꯦ ꯅꯨꯃꯤꯠꯁꯦ ꯑꯗꯨ ꯀꯩꯅꯣꯒꯤ ꯏꯔꯣꯏꯁꯦꯝꯕꯒꯤ ꯖꯨꯂꯣꯖꯤꯀꯦꯜ ꯒꯥꯔꯗꯦꯟꯗꯣ ꯑꯗꯨꯗ ꯍꯥꯏꯕꯗꯤ ꯑꯩꯈꯣꯏꯒꯤ ꯍꯥꯟꯅ ꯂꯩꯔꯤꯕ ꯁꯥꯁꯤꯡꯁꯤ ꯅꯠꯇꯕ ꯑꯅꯧꯕ ꯍꯥꯏꯗꯤ ꯎꯆꯦꯛꯀꯨꯝꯕ ꯁꯥꯒꯨꯝꯕ ꯑꯅꯧ ꯑꯅꯧꯕ ꯌꯥꯝ ꯄꯣꯔꯛꯑꯦ ꯍꯥꯏ ꯑꯗꯨ ꯌꯦꯡꯕ ꯆꯠꯂꯨꯁꯤ ꯀꯔꯤ ꯊꯕꯛ ꯆꯤꯟꯕ꯭ꯔꯣ

ꯑꯥ ꯑꯥ ꯑꯥ ꯑꯣ ꯁꯥꯗ ꯍꯥꯏꯗꯤ ꯑꯥ ꯁꯉꯥꯏ ꯁꯉꯥꯏ ꯂꯩꯔꯦ ꯑꯥ ꯑꯥ ꯋꯥꯍꯣꯡꯁꯨ ꯑꯥ ꯑꯥ ꯑꯥ ꯑꯧ ꯍꯣꯏꯅꯦ ꯑꯥ ꯑꯣ ꯂꯥꯏꯔꯦꯟ ꯑꯗꯒꯤ ꯑꯇꯣꯞ ꯑꯇꯣꯞꯄ ꯎꯝ ꯎꯝ

ꯍꯣꯏ ꯍꯣꯏ ꯑꯩꯁꯨ ꯀꯨꯏꯅ ꯎꯅꯔꯛꯇꯕꯅꯤꯅ ꯒꯥꯔꯗꯦꯟꯗꯨꯗ ꯍꯥꯏꯗꯤ ꯖꯨ ꯌꯦꯡꯃꯤꯟꯅꯔꯒ ꯑꯗꯨꯒꯤ ꯅꯨꯡꯉꯥꯏꯕ ꯑꯗꯒꯤ ꯆꯠꯃꯤꯟꯅꯕꯒꯤ ꯅꯨꯡꯉꯥꯏꯕ ꯑꯗꯒꯤꯗꯤ ꯁꯥꯁꯤꯡ ꯌꯦꯡꯕꯒꯤ ꯅꯨꯡꯉꯥꯏꯕ ꯃꯌꯥꯝꯗꯣ ꯋꯥꯔꯤ ꯁꯥꯗꯅ ꯅꯍꯥꯟꯋꯥꯏꯒꯤ ꯊꯥꯏꯅꯒꯤ ꯋꯥꯔꯤ ꯃꯌꯥꯝ ꯁꯥꯃꯤꯟꯅꯗꯅ ꯌꯥꯝ ꯅꯨꯡꯉꯥꯏꯅ ꯑꯥ ꯍꯣꯏ ꯑꯗꯨꯁꯨ ꯎꯝ ꯎꯝ ꯑꯗꯨꯃꯥꯏꯅ ꯑꯗꯨꯗꯤ ꯁꯟꯗꯦ ꯅꯨꯃꯤꯠꯀꯤ ꯄꯨꯡ ꯀꯌꯥꯗ ꯆꯠꯁꯤꯒꯦ ꯑꯥ ꯑꯧ ꯑꯧ ꯑꯧ ꯑꯗꯨꯗꯤ ꯁꯟꯗꯦ ꯅꯨꯃꯤꯠꯁꯦ ꯖꯨ ꯌꯦꯡꯕ ꯆꯠꯅꯅꯕꯒꯤ ꯑꯩ ꯄꯨꯡ ꯇꯔꯥꯃꯈꯥꯏ ꯅꯪꯅꯅꯕ ꯊꯦꯡꯅꯔꯁꯤꯀꯣ ꯑꯗꯨꯗꯤ ꯍꯣꯏ ꯍꯣꯏ ꯍꯣꯏ ꯑꯗꯨꯗꯤ ꯊꯝꯖꯔꯒꯦꯀꯣ ꯑꯗꯨ ꯅꯨꯃꯤꯠꯇ ꯊꯦꯡꯅꯔꯁꯦ ꯑꯧ ꯑꯧ ꯊꯝꯃꯦ ꯊꯝꯃꯦ